ꯍꯦꯂꯣ ꯑꯩ ꯆꯥꯟꯗꯦꯜꯗꯒꯤ ꯇꯧꯔꯛꯄꯅꯤ ꯅꯣꯏꯒꯤ ꯔꯦꯁꯇꯨꯔꯦꯟꯁꯇ ꯑꯆꯥꯄꯣꯠ ꯑꯍꯥꯎ ꯑꯊꯨꯝꯒ ꯌꯥꯎꯔꯕꯗꯤ ꯑꯣꯔꯗꯔ ꯇꯧꯖꯒꯦ ꯀꯔꯤꯒꯨꯝꯕ ꯑꯆꯥꯄꯣꯠ ꯑꯗꯨ ꯑꯍꯥꯎꯕ ꯑꯣꯏꯔꯒꯗꯤ ꯅꯠꯇ꯭ꯔꯒ ꯑꯩꯅ ꯄꯥꯝꯖꯕ ꯌꯥꯝ ꯊꯣꯛꯂꯕꯗꯤ ꯑꯩ ꯑꯃꯨꯛ ꯍꯟꯅ ꯑꯣꯔꯗꯔ ꯇꯧꯖꯒꯦ ꯑꯗꯨ ꯄꯨꯡ ꯀꯌꯥꯗ ꯗꯤꯂꯤꯕꯔ ꯇꯧꯗꯣꯏꯅꯣ ꯍꯥꯏꯕꯤꯔꯗꯤ ꯌꯥꯝ ꯅꯨꯡꯉꯥꯏꯒꯅꯤ ꯑꯗꯨ ꯑꯩꯁꯨ ꯃꯇꯝ ꯂꯧꯗꯅ ꯗꯤꯂꯤꯕꯔꯤ ꯕꯣꯏ ꯉꯥꯏꯖꯒꯦ